ꯑꯩꯈꯣꯏꯒꯤ ꯃꯐꯝꯗꯁꯨ ꯃꯈꯜ ꯃꯈꯜꯒꯤ ꯁꯥꯟꯅꯕ ꯁꯤꯡꯒꯤꯗꯃꯛꯇ ꯏꯁꯇꯦꯗꯤꯌꯝ ꯀꯩꯀꯩ ꯑꯆꯧꯕ ꯀꯌꯥ ꯂꯩꯖꯩ ꯑꯗꯨꯕꯨ ꯃꯈꯣꯏꯁꯤꯡꯒꯤꯗꯃꯛꯇ ꯃꯤꯌꯥꯝꯅ ꯈꯨꯗꯣꯡ ꯆꯥꯕ ꯑꯗꯨꯝ ꯈꯔꯗꯤ ꯐꯪꯖꯩ ꯍꯥꯏꯕꯗꯤ ꯑꯩꯈꯣꯏꯒꯤ ꯂꯩꯔꯤꯕ ꯑꯩꯈꯣꯏꯒꯤ ꯏꯁꯇꯦꯠꯇ ꯏꯁꯇꯦꯗꯤꯌꯝ ꯈꯨꯃꯜ ꯂꯝꯄꯥꯛ ꯍꯥꯏꯕ ꯑꯩꯈꯣꯏꯒꯤ ꯃꯅꯤꯄꯨꯔꯒꯤ ꯑꯣꯏꯕ ꯏꯁꯇꯦꯗꯤꯌꯝ ꯑꯆꯧꯕ ꯑꯃ ꯂꯩꯖꯩ ꯑꯗꯨꯅ ꯃꯣꯏꯒꯤ ꯌꯦꯡꯅꯤꯡꯉꯥꯏ ꯃꯤꯁꯤꯡꯗ ꯃꯣꯏꯗ ꯍꯦꯟꯅ ꯅꯨꯡꯉꯥꯏꯍꯟꯕ ꯏꯟꯇꯔꯦꯁꯇꯤꯡ ꯑꯣꯏꯕ ꯍꯥꯏꯕꯗꯤ ꯌꯦꯡꯕꯗ ꯅꯨꯡꯉꯥꯏꯕ ꯍꯥꯏꯕꯗꯨ ꯑꯣꯏꯍꯜꯂꯦ ꯍꯥꯏꯗꯤ ꯏꯁꯇꯦꯗꯤꯌꯃꯗꯨ ꯆꯥꯎꯔꯕꯅꯤꯅ ꯃꯌꯥꯝ ꯌꯦꯡꯅꯤꯡꯕ ꯀꯌꯥ ꯑꯃ ꯆꯜꯍꯜꯂꯒ ꯐꯝꯕ ꯆꯜꯂꯦ ꯑꯗꯨꯒ ꯅꯨꯡꯉꯥꯏꯅ ꯌꯦꯡꯉꯦ ꯃꯣꯏꯁꯤꯡꯗꯣ ꯑꯗꯨꯒ ꯏꯁꯇꯦꯗꯤꯌꯝꯗꯨꯗ ꯁꯥꯟꯅꯔꯤꯕ ꯍꯥꯏꯔꯒꯅ ꯃꯈꯜ ꯃꯈꯜꯒꯤ ꯏꯁꯄꯣꯔꯠ ꯃꯈꯜ ꯃꯈꯜ ꯂꯩꯈ꯭ꯔꯦ ꯍꯧꯖꯤꯛ ꯀꯔꯤ ꯂꯝꯖꯦꯟꯗ ꯅꯠꯇ꯭ꯔꯒ ꯍꯣꯛꯀꯤ ꯅꯠꯇ꯭ꯔꯒ ꯕꯣꯜ